ꯍꯣꯏ ꯆꯨꯝꯃꯤ ꯃꯦꯗꯤꯌꯥ ꯑꯁꯤ ꯒꯅꯇ꯭ꯔꯟꯇꯥꯒꯤ ꯃꯔꯤꯁꯨꯕ ꯌꯨꯝꯕꯤꯅꯤ ꯃꯔꯝꯗꯤ ꯂꯩꯕꯥꯛ ꯑꯁꯤꯒꯤ ꯆꯥꯎꯈꯠꯄ ꯆꯥꯎꯈꯠꯄꯗ ꯃꯦꯗꯤꯌꯥꯅ ꯈꯨꯡꯒꯪꯗ ꯆꯠꯂꯒ ꯂꯝꯕꯤ ꯊꯣꯡ ꯑꯃꯗꯤ ꯆꯥꯎꯈꯠꯅꯤꯡꯉꯥꯏ ꯍꯣꯠꯅꯕꯗ ꯃꯦꯗꯤꯌꯥꯗꯨꯅ ꯎꯠꯍꯜꯂꯒ ꯁꯔꯀꯥꯔꯗ ꯑꯗꯨꯃꯥꯏꯅ ꯎꯔ ꯀꯥꯟꯗ ꯁꯔꯀꯥꯔꯅ ꯃꯇꯦꯡ ꯄꯥꯡꯕꯤꯕꯅꯤ ꯑꯗꯨꯗꯩ ꯔꯤꯂꯤꯞ ꯀꯦꯝꯗ ꯂꯩꯔꯤꯕ ꯑꯣꯜ ꯑꯦꯖ ꯍꯣꯝꯗ ꯂꯩꯔꯤꯕ ꯃꯌꯥꯝꯁꯤꯁꯨ ꯃꯦꯗꯤꯌꯥꯒꯤ ꯊꯧꯗꯥꯡꯗꯒꯤ ꯎꯔꯒ ꯃꯇꯦꯡ ꯇꯧꯔꯤꯕꯅꯤ ꯃꯦꯗꯤꯌꯥ ꯌꯥꯎꯗ꯭ꯔꯗꯤ ꯑꯉꯥꯡꯁꯤꯡ ꯃꯦꯗꯤꯌꯥ ꯂꯥꯏꯔꯤꯛ ꯂꯥꯏꯁꯨꯗꯁꯨ ꯑꯣꯏꯔꯣ ꯃꯦꯗꯤꯌꯥꯅ ꯁꯥꯟꯅꯕꯗꯁꯨ ꯑꯣꯏꯔꯣ ꯑꯦꯅꯤ ꯃꯐꯝ ꯈꯨꯗꯤꯡꯃꯛꯇ ꯐꯠꯇꯕ ꯃꯐꯝꯗ ꯁꯣꯛꯅꯕ ꯂꯥꯟ ꯁꯣꯛꯄꯅꯤ ꯈꯪꯗꯦ ꯑꯃꯅꯤ ꯈꯪꯗꯦ ꯃꯦꯗꯤꯌꯥꯒꯤ ꯃꯦꯗꯤꯌꯥꯅ ꯎꯠꯍꯟꯕꯗꯨ ꯑꯩꯈꯣꯏꯅ ꯈꯪꯖꯕ ꯉꯥꯛꯇꯅꯤ